ꯍꯂꯣ ꯑꯣ ꯍꯥꯏꯕꯤꯌꯨ ꯇꯥꯛꯄꯤꯌꯨ ꯁ꯭ꯋꯤꯠ ꯍꯥꯎ ꯏꯁꯇ꯭ꯔꯤꯠ ꯚꯦꯟꯗꯔ ꯑꯩꯒꯤ ꯗꯨꯀꯥꯟꯁꯤꯗ ꯑꯆꯥꯄꯣꯠ ꯃꯈꯜ ꯑꯍꯣꯡꯕ ꯃꯈꯜꯒꯤ ꯈꯔ ꯑꯗꯨꯝ ꯂꯩꯅꯤ ꯃꯣꯃꯣ ꯑꯗꯒꯤ ꯄꯥꯋꯥꯖꯤ ꯑꯗꯒꯤ ꯃꯅꯤꯄꯨꯔꯒꯤ ꯁꯤꯡꯖꯨ ꯀꯥꯡꯒꯧ ꯕꯣꯔꯥ ꯆꯧꯅꯆꯤꯡꯕ ꯃꯈꯜ ꯃꯈꯜ ꯏꯃꯥꯅ ꯀꯔꯤ ꯄꯥꯝꯕꯤꯔꯤꯅꯣ ꯃꯈꯜ ꯃꯈꯜ ꯈꯨꯗꯤꯡꯃꯛ ꯂꯣꯏ ꯐꯪꯅꯤ ꯍꯣꯏ ꯏꯃꯥꯒꯤꯁꯦ ꯑꯩꯈꯣꯏ ꯗꯤꯂꯤꯕꯔꯤ ꯁꯥꯔꯚꯤꯁ ꯇꯧꯗꯣꯏꯔꯥ ꯅꯠꯇ꯭ꯔꯒꯅ ꯏꯃꯥꯁꯤ ꯃꯐꯝꯁꯤꯗ ꯂꯥꯛꯑꯀꯥꯟꯗ ꯑꯦꯗꯔꯦꯁ ꯇꯥꯛꯆꯔꯛꯎ ꯍꯥꯏꯕ꯭ꯔꯥ ꯀꯃꯥꯏꯅ ꯇꯧꯕꯅꯣ

ꯑꯍꯣꯡꯕ ꯃꯈꯜꯒꯤ ꯂꯣꯏꯃꯛ ꯂꯩꯅꯤ ꯏꯃꯥꯒꯤ ꯑꯗꯨꯝ ꯂꯨꯄꯥ ꯆꯥꯝꯃꯒꯤ ꯃꯈꯥ ꯌꯥꯡꯈꯩꯒꯤ ꯃꯈꯥ ꯚꯦꯔꯥꯏꯇꯤꯁꯤꯡꯁꯤꯗ ꯃꯈꯜ ꯃꯈꯜ ꯃꯌꯥꯝ ꯑꯃ ꯂꯩꯈ꯭ꯔꯦ ꯑꯗꯨꯒꯤ ꯃꯊꯛꯇ ꯆꯣꯏꯅꯁꯨ ꯑꯗꯨꯝ ꯂꯨꯄꯥ ꯇꯔꯥꯒꯤ ꯂꯧꯒꯦ ꯀꯨꯟꯒꯤ ꯂꯧꯒꯦ ꯍꯥꯏꯕꯁꯨ ꯂꯣꯏꯃꯛ ꯑꯗꯨꯝ ꯐꯪꯒꯅꯤ ꯑꯗ ꯏꯃꯥꯒꯤꯁꯦ ꯑꯩꯈꯣꯏꯒꯤ ꯗꯤꯂꯤꯕꯔꯤ ꯁꯥꯔꯚꯤꯁꯁꯨ ꯑꯗꯨꯝ ꯐꯪꯉꯦ ꯀꯤꯂꯣꯃꯤꯇꯔ ꯃꯉꯥꯒꯤ ꯃꯅꯨꯡꯗ ꯂꯩꯕꯅ ꯑꯩꯈꯣꯏ ꯐ꯭ꯔꯤꯗ ꯗꯤꯂꯤꯕꯔꯤꯁꯨ ꯂꯣꯏꯃꯛ ꯇꯧꯖꯩ ꯑꯗꯨꯗꯨꯒ ꯀꯤꯂꯣꯃꯤꯇꯔ ꯃꯉꯥꯒꯤ ꯋꯥꯡꯃꯗ ꯂꯥꯟꯊꯣꯛꯈ꯭ꯔꯒꯅ ꯑꯩꯈꯣꯏ ꯆꯥꯔꯖ ꯂꯨꯄꯥ ꯇꯔꯥ ꯑꯃ ꯀꯨꯟ ꯑꯃ ꯐꯤꯛꯁ ꯑꯣꯏꯅ ꯑꯗꯨꯝ ꯍꯥꯞꯅꯩ ꯗꯤꯂꯤꯕꯔꯤ ꯆꯥꯔꯖꯀꯤ ꯌꯥꯏ ꯏꯃꯥ ꯅꯣꯡꯃ ꯑꯗꯨꯝ ꯀꯣꯏꯊꯣꯛꯄꯤꯔꯛꯑꯣ ꯑꯗꯨꯝ ꯍꯥꯏꯗꯤ ꯃꯤ ꯃꯌꯥꯝ ꯂꯥꯛꯄꯒꯤꯁꯨ ꯑꯩꯈꯣꯏ ꯗꯤꯁꯀꯥꯎꯟ ꯑꯍꯣꯡꯕ ꯃꯃꯜꯗ ꯑꯗꯨꯝ ꯄꯤꯖꯒꯦꯕ ꯏꯃꯥꯍꯣꯏ ꯂꯥꯛꯄꯒꯤ ꯑꯩꯈꯣꯏꯒꯤ ꯗꯨꯀꯥꯟꯁꯤ ꯅꯧꯅ ꯍꯧꯒꯠꯂꯛꯄꯄꯤ ꯆꯥꯎꯈꯠꯂꯛꯄ ꯑꯣꯏꯅꯀꯣ ꯏꯃꯥꯍꯣꯏꯅ ꯁꯛ ꯈꯪꯕꯤꯔꯒ ꯁꯨꯃꯥꯏꯅ ꯐꯣꯟ ꯇꯧꯕꯤꯔꯛꯏꯁꯤꯁꯨ ꯌꯥꯝ ꯅꯨꯡꯉꯥꯏꯖꯩ ꯑꯗꯨꯗꯨꯒ ꯑꯩꯈꯣꯏꯒꯤ ꯀꯩꯅꯣꯁꯦ ꯄꯩꯁꯥ ꯄꯤꯕꯒꯤ ꯅꯤꯌꯣꯝꯁꯦ ꯏꯃꯥ ꯄꯩꯁꯥꯁꯦ ꯑꯩꯈꯣꯏꯒꯤ ꯃꯣꯕꯥꯏꯜꯗꯒꯤ ꯖꯤ ꯄꯦ ꯇꯧꯔꯒꯁꯨ ꯌꯥꯏ ꯑꯗꯨꯗꯒꯤ ꯀꯦꯁ ꯑꯣꯏꯅ ꯄꯤꯒꯦꯁꯨ ꯌꯥꯏ ꯑꯇꯣꯞꯄ ꯑꯩꯈꯣꯏ ꯇ꯭ꯔꯥꯟꯁꯦꯛꯁꯟ ꯃꯣꯠ ꯂꯣꯏꯃꯛ ꯑꯗꯨꯝ ꯌꯥꯏ

ꯌꯥꯏꯌꯦ ꯌꯥꯏꯌꯦ ꯏꯃꯥ ꯏꯃꯥꯒꯤꯁꯦ ꯑꯣ ꯉꯁꯤ ꯂꯥꯛꯄꯤꯒꯗꯕ꯭ꯔꯣ ꯀꯔꯤ ꯅꯨꯃꯤꯠꯇ ꯂꯥꯛꯄꯤꯒꯗꯕꯅꯣ ꯏꯃꯥꯁꯦ ꯑꯩꯈꯣꯏꯒꯤ ꯁꯣꯞꯂꯣꯝꯗ ꯁꯨꯝ ꯚꯦꯟꯗꯔꯂꯣꯝꯗ ꯀꯔꯣꯝ ꯅꯥꯀꯟꯗ ꯍꯥꯏꯗꯣꯛꯄꯤꯔꯛꯇꯣꯏꯅꯣꯕ ꯏꯁꯇꯣꯜꯗ ꯑꯥ ꯁꯣꯏꯗꯅꯗꯤ ꯂꯥꯛꯄꯤꯌꯨꯀꯣ ꯎꯝ ꯀꯣꯜ ꯇꯧꯕꯤꯔꯛꯄꯩꯗꯃꯛꯇ ꯌꯥꯝ ꯅꯨꯡꯉꯥꯏꯖꯔꯦ ꯏꯃꯥ ꯑꯗꯨꯝ ꯍꯥꯏꯗꯤ ꯑꯩꯈꯣꯏꯒꯤ ꯃꯦꯅꯨ ꯆꯥꯔꯠꯁꯨ ꯂꯩꯌꯦꯕꯀꯣ ꯏꯃꯥꯗ ꯋꯥꯆꯞꯀꯤ ꯈꯨꯠꯊꯥꯡꯗ ꯊꯥꯔꯛꯎ ꯍꯥꯏꯔꯁꯨ ꯑꯗꯨꯝ ꯊꯥꯔꯛꯀꯦ ꯑꯩꯈꯣꯏꯒꯤ ꯑꯆꯥꯄꯣꯠ ꯐꯪꯉꯤꯕ ꯑꯥꯏꯇꯦꯝꯁꯦ ꯁꯤꯒꯩ ꯁꯤꯒꯩ ꯐꯪꯉꯦ ꯍꯥꯏꯕ ꯄꯣꯠꯇꯣ ꯑꯥ ꯍꯣꯏ ꯏꯃꯥꯒꯤ ꯁꯤ ꯅꯝꯕꯔꯁꯦ ꯋꯥꯆꯞ ꯄꯥꯏꯕꯤꯕ꯭ꯔꯥ ꯁꯤ ꯅꯝꯕꯔꯁꯤꯗ ꯑꯗꯨꯝ ꯊꯥꯖꯤꯟꯖꯔꯛꯑꯒꯦ ꯍꯣꯏ ꯀꯣꯜ ꯇꯧꯕꯤꯔꯛꯄꯒꯤ ꯌꯥꯝ ꯅꯨꯡꯉꯥꯏꯖꯔꯦ ꯏꯃꯥ ꯑꯗꯨꯗꯤ ꯃꯈꯥ ꯇꯥꯕꯁꯤ ꯑꯗꯨꯝ ꯄꯥꯎ ꯑꯗꯨꯝ ꯐꯥꯎꯗꯣꯛꯄꯤꯔꯛꯑꯣ